ꯍꯜꯂꯣ ꯑꯥ ꯑꯧ ꯃꯥꯅꯦ ꯀꯔꯤ ꯂꯧꯕꯤꯒꯗꯕꯅꯣ ꯑꯥ ꯐꯅꯦꯛꯁꯦ ꯍꯧꯖꯤꯛꯀꯥꯟꯒꯤ ꯐꯅꯦꯛ ꯍꯥꯏꯗꯤ ꯑꯗꯨꯝ ꯎꯝ ꯏꯪꯕꯁꯨ ꯈꯔ ꯐꯖꯜꯂꯛꯑꯦꯗꯅꯀꯣ ꯑꯗꯨꯗꯨꯒ ꯁꯨꯝ ꯁꯥꯒꯠꯂꯛꯄꯒꯤ ꯆꯥꯡꯁꯦ ꯍꯦꯜꯂꯛꯄꯅꯤꯅ ꯅꯪꯅ ꯑꯄꯥꯝꯕꯗꯣ ꯑꯌꯤꯡꯕꯒꯤ ꯂꯧꯒꯦꯔꯥ ꯑꯁꯥꯕꯒꯤ ꯂꯧꯒꯦꯔꯥ ꯅꯪꯅ ꯄꯥꯝꯕ ꯐꯅꯦꯛꯇꯣ ꯑꯗꯨꯝ ꯂꯧꯕ ꯌꯥꯅꯤ ꯑꯗꯣ ꯅꯪ ꯑꯗꯨ ꯀꯔꯝꯕꯀꯥꯟꯗ ꯂꯥꯛꯀꯦ ꯍꯥꯏꯅꯣ

ꯑꯪ ꯌꯥꯎꯋꯦ ꯈꯨꯔꯈꯨꯜ ꯃꯨꯀꯥꯗꯁꯨ ꯃꯈꯜꯗꯣ ꯑꯅꯤ ꯑꯍꯨꯝ ꯊꯣꯛꯑꯦ ꯑꯗꯣ ꯃꯃꯜꯗꯨꯗꯤ ꯉꯁꯥꯏꯒꯤ ꯄꯣꯠꯇꯨ ꯌꯦꯡꯉꯀꯥꯟꯗ ꯅꯪ ꯅꯁꯥꯗꯣ ꯂꯥꯛꯑꯀꯥꯟꯗ ꯑꯣꯏꯅ ꯁꯥꯟꯅꯔꯁꯦ ꯍꯥꯏꯗꯤ ꯑꯩꯅ ꯍꯧꯖꯤꯛ ꯐꯤ ꯑꯃ ꯈꯛꯀꯤ ꯃꯃꯜ ꯍꯥꯏꯒꯅꯤ ꯍꯌꯦꯡ ꯅꯪꯅ ꯂꯥꯛꯑꯀꯥꯟꯗ ꯀꯔꯝꯕ ꯃꯈꯜꯒꯤ ꯄꯣꯠꯅꯣ ꯄꯥꯝꯗꯣꯏ ꯄꯥꯝꯃꯤꯗꯣ ꯍꯥꯏꯕꯗꯨꯗꯤ ꯈꯪꯗ꯭ꯔꯦꯗꯅ ꯃꯃꯜꯗꯨꯒ ꯄꯣꯠꯇꯨꯒ ꯍꯌꯦꯡ ꯈꯤꯇꯪ ꯈꯦꯠꯅꯕꯗꯨ ꯂꯩꯒꯅꯤ ꯍꯥꯏꯕ ꯑꯗꯣ ꯑꯥ ꯁꯨꯠ ꯑꯧ ꯂꯩꯅꯤ ꯂꯩꯅꯤ ꯂꯣꯏꯅ ꯐꯪꯒꯅꯤ ꯍꯥꯏꯗꯤ ꯍꯧꯖꯤꯛꯁꯦ ꯀꯩꯍꯥꯏꯅꯤ ꯂꯨꯍꯣꯡ ꯄꯟꯊꯥ ꯑꯣꯏꯕꯅꯤꯅꯕꯀꯣ ꯐꯤꯁꯦ ꯌꯥꯔꯤꯡꯈꯩ ꯑꯗꯨꯝ ꯐꯪꯉꯦ ꯍꯥꯏꯇꯥꯔꯦ ꯑꯗꯒꯤ ꯑꯩꯉꯣꯟꯗ ꯅꯪꯅ ꯄꯥꯝꯕ ꯃꯆꯨꯗꯨꯃꯛ ꯂꯩꯇ꯭ꯔꯒꯁꯨ ꯑꯩꯒꯤ ꯊꯪꯅꯕ ꯑꯩꯅ ꯐꯤ ꯁꯥꯕ ꯊꯥꯗꯔꯤꯕ ꯑꯩꯅ ꯃꯊꯪ ꯃꯊꯪ ꯂꯧꯈꯠꯄ ꯃꯌꯥꯝꯁꯦ ꯂꯣꯏꯅ ꯂꯧꯅꯤꯉꯥꯏ ꯂꯩꯅꯦꯕꯀꯣ ꯑꯥ ꯑꯗꯣ ꯑꯗꯨꯝ ꯐꯪꯒꯅꯤ ꯑꯗꯣ ꯑꯥ ꯂꯣꯏ ꯂꯩꯔꯦ ꯃꯄꯥꯟ ꯅꯥꯏꯕꯗꯁꯨ ꯂꯣꯏꯔꯦ ꯂꯩꯔꯦ ꯃꯨꯀꯥꯗꯁꯨ ꯅꯪꯅ ꯈꯨꯔꯈꯨꯜ ꯄꯥꯝꯃꯁꯨ ꯑꯗꯩ ꯑꯈꯦꯠ ꯑꯄꯧ ꯄꯥꯝꯃꯁꯨ ꯃꯅꯥꯎ ꯄꯥꯝꯃꯁꯨ ꯂꯣꯏ ꯂꯩꯔꯦ ꯑꯗꯩ ꯐꯅꯦꯛꯇꯁꯨ ꯅꯪꯅ ꯄꯥꯝꯕ ꯀꯩ ꯍꯥꯏꯅꯤ ꯊꯝꯕꯥꯜ ꯂꯩꯈꯣꯛꯇ ꯑꯣꯏꯔꯒꯁꯨ ꯊꯝꯕꯥꯜꯂꯩ ꯃꯈꯣꯛ ꯑꯅꯤ ꯑꯍꯨꯝ ꯊꯣꯛꯏꯗꯅ ꯀꯣꯜꯒꯤ ꯑꯁꯦꯡꯕ ꯍꯥꯏꯕ ꯑꯃ ꯑꯗꯒꯤ ꯁꯦꯡꯗꯕꯤ ꯍꯥꯏꯕ ꯑꯃ ꯑꯗꯒꯤꯗꯤ ꯑꯌꯥꯟꯕꯤ ꯍꯥꯏꯕ ꯑꯃ ꯑꯗꯒꯤꯗꯤ ꯐꯤꯒꯦꯗꯁꯨ ꯔꯥꯅꯤꯗꯁꯨ ꯂꯣꯏꯅ ꯃꯈꯟ ꯃꯥꯏ ꯃꯥꯏ ꯃꯈꯟꯗꯣ ꯑꯌꯥꯝꯕ ꯑꯗꯨꯝ ꯂꯣꯏ ꯂꯩꯔꯦ ꯍꯥꯏꯇꯥꯔꯦ ꯑꯗꯣ ꯅꯪꯅ ꯉꯁꯥꯏꯒꯤ ꯑꯉꯥꯡ ꯂꯨꯍꯣꯡꯕꯒꯤꯅꯤ ꯍꯥꯏꯔꯕꯅꯤꯅꯀꯣ ꯑꯩꯅꯁꯨ ꯍꯌꯦꯡ ꯄꯣꯠꯇꯨ ꯂꯧꯔꯀꯥꯟꯗ ꯃꯃꯟꯗꯣ ꯍꯥꯏꯗꯤ ꯀꯌꯥꯅꯣ ꯀꯌꯥꯅꯣꯗꯣ ꯌꯦꯡꯅꯔꯒ ꯑꯩꯅꯁꯨ ꯌꯥꯝꯅ ꯑꯩꯒꯤꯁꯨ ꯃꯥꯡꯗꯅꯕ ꯅꯪꯒꯤꯁꯨ ꯇꯥꯗꯅꯕ ꯇꯧꯔꯒ ꯑꯗꯨꯝ ꯄꯣꯠꯁꯦ ꯃꯃꯟꯗꯣ ꯌꯦꯡꯉꯒ ꯑꯗꯨꯝ ꯑꯗꯨꯝ ꯇꯧꯅꯔꯁꯦ

ꯂꯩꯌꯦ ꯂꯩꯌꯦ ꯎꯝ ꯑꯥ ꯌꯥꯅꯤ ꯌꯥꯅꯤ ꯂꯣꯏ ꯐꯪꯒꯅꯤ ꯍꯧꯖꯤꯛ ꯌꯥꯝ ꯁꯦꯠꯅꯕꯅꯦ ꯑꯌꯨꯛ ꯅꯨꯡꯗꯥꯡꯗ ꯂꯦꯅꯤꯟꯁꯦ ꯌꯥꯝ ꯀꯟꯅ ꯃꯃꯟꯁꯨ ꯇꯥꯡꯗꯕ ꯁꯤꯁꯨ ꯁꯦꯠꯅꯔꯦ ꯑꯗꯒꯤꯗꯤ ꯍꯧꯖꯤꯛꯇꯤ ꯇꯤꯟ ꯃꯍꯨꯝꯗꯣ ꯑꯩꯈꯣꯏꯒꯤ ꯀꯩꯅꯣꯒꯤ ꯀꯦꯒꯦꯒꯤ ꯃꯍꯨꯝ ꯍꯥꯏꯕ ꯑꯃ ꯑꯗꯒꯤ ꯀꯕ꯭ꯔꯪꯆꯥꯛꯀꯤ ꯃꯍꯨꯝ ꯍꯥꯏꯕ ꯑꯃ ꯑꯗꯒꯤꯗꯤ ꯃꯣꯏꯒꯤ ꯃꯦꯆꯤꯟꯅ ꯁꯨꯡꯉꯛꯄꯗꯁꯨ ꯄꯥꯔꯁꯃꯤꯅꯥ ꯒꯥꯏꯅ ꯃꯌꯥꯝ ꯂꯩꯗꯅꯀꯣ ꯑꯗꯨꯁꯨ ꯍꯌꯦꯡ ꯅꯪ ꯄꯣꯠꯇꯨ ꯌꯦꯡꯉꯀꯥꯟꯗ ꯑꯩꯅ ꯐꯤꯗꯨ ꯇꯥꯛꯑꯒꯦꯕ

ꯑꯥꯎ ꯑꯗꯒꯤꯗꯤ ꯗꯁꯇꯔ ꯃꯨꯀꯥꯀꯥꯏꯅ ꯍꯧꯖꯤꯛ ꯌꯥꯝ ꯆꯠꯅꯕꯗꯣ ꯃꯃꯟꯕꯨꯗꯤ ꯈꯤꯇꯪ ꯋꯥꯡꯉꯛꯀꯅꯤꯀꯣ ꯑꯗꯨ ꯑꯣꯏꯔꯁꯨ ꯑꯗꯨꯝ ꯑꯗꯨꯝ ꯌꯦꯡꯅꯔꯁꯦ ꯑꯩꯅꯁꯨ ꯈꯔ ꯍꯦꯛ ꯌꯦꯡ ꯅꯪꯅꯁꯨ ꯈꯔ ꯍꯦꯛ ꯌꯦꯡ ꯇꯧꯅꯔꯁꯦ ꯑꯗꯣ ꯑꯣ ꯑꯗꯒꯤ ꯑꯇꯩ ꯑꯇꯩ ꯅꯪꯅꯅꯦ ꯐꯅꯦꯛ ꯅꯠꯇꯕꯤꯗꯁꯨ ꯑꯗꯨꯝ ꯂꯣꯏ ꯐꯪꯒꯅꯤꯀꯣ ꯅꯪꯅ ꯈꯔ ꯄꯥꯝꯕ ꯈꯨꯗꯩ ꯑꯣꯏꯔꯁꯨ ꯑꯗꯒꯤꯗꯤ ꯀꯩ ꯍꯥꯏꯗꯣꯏꯅꯣ ꯅꯨꯄꯤ ꯑꯃꯅ ꯑꯗꯨꯝ ꯁꯤꯖꯟꯅꯕ ꯌꯥꯕ ꯂꯨꯍꯣꯡꯕꯗ ꯁꯦꯡꯒꯥꯎꯒꯁꯨ ꯎꯟꯅꯩꯗꯅ ꯑꯗꯩ ꯐꯨꯔꯤꯠꯀꯤ ꯔꯥꯅꯤꯐꯤ ꯃꯨꯀꯥ ꯐꯤꯒ ꯄꯥꯅꯕ ꯑꯩꯈꯣꯏꯒꯤ ꯔꯦꯗꯤꯃꯦꯠ ꯕ꯭ꯂꯥꯎꯖ ꯀꯥꯁꯨ ꯌꯥꯝ ꯂꯩꯀꯣ ꯑꯥꯎ ꯑꯗꯨ ꯂꯣꯏꯅ ꯑꯥ ꯍꯣꯏ ꯍꯣꯏ ꯍꯣꯏ ꯌꯥꯝ ꯐꯔꯦ ꯌꯥꯝ ꯅꯨꯡꯉꯥꯏꯖꯔꯦ ꯑꯗꯨ ꯅꯪ ꯂꯥꯛꯑꯒ ꯄꯣꯠꯇꯨ ꯂꯣꯏ ꯌꯦꯡꯅꯔꯁꯤ ꯍꯥꯏꯗꯤ ꯀꯩꯅꯣ ꯍꯥꯏꯀꯥꯟꯗ ꯄꯣꯠꯇꯨ ꯂꯣꯏꯅ ꯃꯈꯜꯗꯨ ꯁꯨꯅ ꯄꯣꯠꯇꯣ ꯍꯥꯏꯗꯤ ꯍꯧꯖꯤꯛ ꯃꯌꯥꯝꯅ ꯄꯥꯝꯅꯕ ꯄꯣꯠꯇꯨꯅꯤꯀꯣ ꯑꯩꯅ ꯊꯝꯃꯤꯁꯦ ꯍꯥꯏꯗꯤ ꯀꯩꯅꯣ ꯍꯥꯏꯔ ꯀꯥꯟꯗꯅꯦ ꯗꯨꯀꯥꯟꯁꯤ ꯁꯨꯝ ꯇꯧꯀꯥꯟꯗ ꯃꯣꯏ ꯃꯣꯏꯅ ꯄꯥꯝꯕ ꯆꯠꯅꯕꯤꯁꯦ ꯁꯨꯝ ꯇꯥꯛꯑꯝꯕꯅꯤꯅꯕꯀꯣ ꯑꯗꯨ ꯉꯥꯛꯇꯅꯤ ꯍꯧꯖꯤꯛꯁꯦ ꯑꯩ ꯊꯝꯃꯤꯁꯦ ꯑꯗꯣ ꯅꯪ ꯂꯥꯛꯑꯣ ꯂꯥꯛꯑꯀꯥꯟꯗ ꯑꯗꯨꯝ ꯈꯜ ꯈꯜꯂꯔꯣꯀꯣ ꯑꯣ ꯐꯔꯦ ꯑꯁ ꯌꯥꯝ ꯅꯨꯡꯉꯥꯏꯖꯔꯦ